ꯑꯩꯈꯣꯏꯒꯤ ꯃꯐꯝꯗ ꯍꯥꯏꯕꯗꯤ ꯃꯅꯤꯄꯨꯔꯗ ꯍꯦꯟꯅ ꯈꯨꯗꯣꯡ ꯆꯥꯕ ꯍꯦꯟꯅ ꯃꯃꯤꯡ ꯆꯠꯄ ꯑꯥꯔꯠ ꯑꯦꯟ ꯀ꯭ꯔꯥꯐꯀꯤ ꯄ꯭ꯔꯗꯛꯁꯤꯡ ꯍꯥꯏꯕ ꯇꯥꯔꯒꯗꯤ ꯀꯧꯅꯥꯒꯤ ꯐꯛ ꯃꯣꯔꯥ ꯑꯁꯤꯅ ꯆꯤꯡꯕꯁꯤꯡ ꯑꯁꯤꯅꯦꯕ ꯃꯁꯤꯗ ꯒꯕꯔꯃꯦꯟꯅ ꯍꯦꯟꯅ ꯃꯤꯠꯌꯦꯡ ꯆꯪꯕꯤꯗꯨꯅ ꯂꯣꯟ ꯀꯌꯥ ꯃꯔꯨꯝ ꯄꯤꯊꯗꯨꯅ ꯃꯁꯤꯒꯤ ꯁꯤꯟꯐꯝ ꯑꯁꯤꯕꯨ ꯇꯧꯔꯤꯕ ꯃꯤꯑꯣꯏꯁꯤꯡꯗ ꯍꯦꯟꯅ ꯈꯨꯗꯣꯡ ꯆꯥꯍꯟꯕ ꯍꯦꯟꯅ ꯄꯣꯊꯣꯛ ꯄꯨꯊꯣꯛꯄ ꯉꯝꯅꯕꯒꯤꯗꯃꯛꯇ ꯈꯨꯗꯣꯡ ꯆꯥꯕ ꯀꯌꯥ ꯃꯔꯨꯝ ꯄꯤꯕꯤ ꯑꯃꯁꯨꯡ ꯑꯩꯈꯣꯏꯒꯤ ꯃꯩꯇꯩꯒꯤ ꯀꯜꯆꯔꯁꯤꯡ ꯑꯁꯤꯕꯨ ꯄ꯭ꯔꯤꯊꯤꯕꯤꯗ ꯁꯛ ꯇꯥꯛꯄ ꯉꯝꯅꯕꯒꯤꯗꯃꯛꯇ ꯍꯥꯏꯔꯤꯕ ꯄꯣꯊꯣꯛꯁꯤꯡ ꯑꯁꯤꯅ ꯍꯦꯟꯅ ꯑꯆꯧꯕ ꯊꯧꯗꯥꯡ ꯑꯃ ꯂꯧꯔꯤ